ꯍꯜꯂꯣ ꯍꯜꯂꯣ

ꯃꯥꯅꯦ ꯃꯥꯅꯦ ꯑꯩꯅꯦ

ꯌꯥꯏꯌꯦ ꯆꯠꯂꯨꯁꯦ ꯍꯣꯏ ꯍꯧꯔꯛꯀꯦ ꯍꯧꯔꯛꯀꯀꯦ

ꯃꯣꯏꯁꯨ ꯌꯥꯝ ꯍꯔꯥꯎꯒꯅꯤ ꯎꯝ ꯑꯩꯁꯨ ꯅꯍꯥꯟꯗꯒꯤ ꯆꯠꯅꯤꯡ ꯂꯩꯔꯤꯕꯅꯦ ꯄꯨꯂꯞ ꯌꯥꯝ ꯐꯔꯦ ꯆꯠꯃꯤꯟꯅꯍꯧꯔꯁꯦ ꯑꯥ ꯑꯩ ꯆꯠꯄ ꯀꯥꯟꯗꯅꯦ ꯍꯣꯏ ꯑꯗꯨꯁꯨ ꯑꯗꯨꯝ ꯋꯥꯔꯤ ꯁꯥꯟꯅꯔꯛꯑꯒꯦ

ꯍꯣꯏ ꯃꯣꯏ ꯆꯠꯂ ꯍꯣꯏ ꯑꯩꯈꯣꯏ ꯍꯥꯏꯔꯛꯑꯒꯦ ꯃꯣꯏ ꯃꯣꯠꯇꯣ ꯂꯧꯔꯥꯒꯅꯦ ꯃꯣꯏꯁꯨ ꯑꯗꯨꯝ ꯑꯆꯝꯕ ꯕ꯭ꯔꯤꯌꯥꯅꯤꯒꯨꯝꯕ ꯆꯥꯁꯦꯗꯤ ꯍꯥꯏꯔꯛꯄ ꯌꯥꯏ ꯌꯥꯕꯕꯨꯗꯤ ꯍꯣꯏ ꯃꯌꯥꯝ ꯈꯟꯅꯔꯒ ꯑꯗꯨꯝ ꯍꯣꯏ ꯇꯧꯔꯁꯦ ꯎꯝ ꯑꯣ ꯐꯔꯦ ꯐꯔꯦ ꯑꯗꯨꯗꯤ

ꯍꯣ ꯌꯥꯝ ꯐꯔꯦ ꯑꯗꯨꯅ ꯑꯇꯣꯞꯄꯗꯩ ꯊꯤꯔꯨꯗ꯭ꯔꯁꯨ ꯑꯗꯨꯅ ꯐꯔꯦ ꯎꯝ ꯍꯣꯏ ꯐꯔꯦ ꯐꯔꯦ